ꯍꯜꯂꯣ

ꯀꯔꯤ ꯃꯇꯥꯡ ꯎꯝ

ꯎꯝ ꯅꯨꯡꯁꯥ ꯌꯥꯝꯅ ꯐꯪꯗꯕ ꯃꯐꯝꯗ ꯊꯝꯕꯅ ꯍꯦꯟꯅꯗꯤ ꯐꯩ ꯑꯗꯨꯒ ꯏꯁꯤꯡ ꯏꯁꯤꯡꯁꯦ ꯋꯤꯛ ꯑꯃꯗ ꯑꯃꯨꯛꯇꯪ ꯆꯥꯏꯕꯤꯕ ꯎꯝ

ꯑꯣ ꯏꯁꯤꯡꯁꯦ ꯌꯥꯝꯅ ꯏꯁꯤꯡ ꯆꯥꯏꯕꯁꯨ ꯌꯥꯗꯦꯕ ꯑꯗꯨꯅ ꯋꯤꯛ ꯑꯝꯗ ꯑꯃꯨꯛꯇꯪ ꯆꯥꯏꯕꯤꯕ ꯑꯗꯨꯒ ꯎꯗꯣ ꯑꯁꯤꯕ ꯑꯣꯏꯔꯒꯅ ꯑꯗꯨꯝ ꯌꯥꯝꯗꯤ ꯍꯦꯚꯤ ꯑꯣꯏꯕꯤ ꯅꯠꯇꯕꯤꯗ ꯈꯇꯪ ꯈꯇꯪ ꯆꯥꯏꯕꯤꯕ ꯎ ꯑꯍꯤꯡ ꯎ ꯑꯁꯦꯡꯕ ꯎ ꯑꯍꯤꯡꯕꯗꯣ ꯑꯣꯏꯔꯗꯤ ꯋꯤꯛ ꯑꯝꯗ ꯑꯝꯇꯪ ꯆꯥꯏꯕꯗꯣ ꯌꯥꯏ ꯑꯗꯨ ꯅꯠꯇ꯭ꯔꯗꯤ ꯑꯩꯈꯣꯏꯅ ꯀꯩꯅꯣ ꯃꯥꯒꯤ ꯀꯩꯅꯣ ꯐꯔꯇꯤꯂꯥꯏꯖꯔ ꯀꯩꯀꯥ ꯂꯩꯔꯗꯤ ꯍꯥꯞꯄꯤꯕꯗꯣ ꯀꯔꯤꯝ ꯀꯥꯏꯗꯦ ꯑꯗꯨ ꯅꯠꯇ꯭ꯔꯁꯨ ꯍꯥꯞꯇ꯭ꯔꯖꯨ ꯌꯥꯏ ꯃꯥꯒꯤ ꯁꯤꯖꯟꯁꯦ ꯁꯝꯃꯔ ꯑꯥꯔꯂꯤ ꯐꯣꯜꯒꯨꯝꯕꯗꯅ ꯍꯦꯟꯅ ꯐꯩ

ꯑꯩꯈꯣꯏ ꯃꯅꯤꯄꯨꯔꯗꯗꯤ ꯌꯦꯜꯂꯣꯁꯤꯅ ꯈꯔ ꯆꯥꯟꯅꯩ ꯌꯦꯜꯂꯣꯒ ꯕ꯭ꯂꯨꯒ ꯀꯃꯟ ꯑꯣꯏꯅ ꯑꯩꯈꯣꯏꯅ ꯊꯥꯕꯁꯦ ꯁꯝꯃꯔꯒꯤ ꯑꯥꯔꯂꯤ ꯐꯣꯜꯗ ꯊꯥꯔꯗꯤ ꯋꯤꯟꯇꯔ ꯑꯗꯥꯏꯗ ꯁꯥꯠꯂꯛꯇꯣꯏꯅꯦꯕ ꯐꯖꯅ ꯑꯩꯈꯣꯏꯅ ꯇꯦꯛ ꯀꯦꯌꯥꯔ ꯇꯧꯕꯤꯔꯗꯤ

ꯑꯩꯈꯣꯏ ꯃꯅꯤꯄꯨꯔꯗꯗꯤ ꯂꯩꯅꯥꯁꯦ ꯄꯥꯛꯅꯗꯤ ꯂꯩꯇꯦ

ꯁꯟꯂꯥꯏꯠꯇꯒꯤꯗꯤ ꯗꯥꯏꯔꯦꯛ ꯁꯟꯂꯥꯏꯠ ꯐꯨꯍꯟꯗꯕ

ꯎꯝ ꯎꯝ

ꯎꯟꯒ ꯄꯛꯅꯩ ꯑꯗꯨꯝ

ꯑꯣ ꯌꯥꯝꯅ

ꯍꯣꯏ ꯊꯦꯡ ꯌꯨ